ꯇꯨꯝꯒꯦ ꯍꯥꯏꯅ ꯍꯣꯠꯅꯕ ꯃꯇꯝꯗꯁꯨ ꯃꯤꯠ ꯈꯛꯇ ꯎꯏꯁꯤꯜꯂꯒ ꯍꯛꯆꯥꯡꯗ ꯇꯨꯝꯕ ꯔꯦꯁ ꯇꯧꯕ ꯍꯥꯏꯕꯁꯦ ꯁꯨꯛꯉꯝ ꯉꯝꯗꯦ ꯑꯗꯨꯅ ꯌꯣꯒꯥ ꯇꯧꯔꯒ ꯍꯛꯆꯥꯡꯒꯤ ꯍꯨꯃꯥꯡ ꯀꯌꯥ ꯑꯃ ꯇꯥꯊꯣꯛꯍꯟꯈꯤꯕ ꯍꯛꯆꯥꯡꯗ ꯂꯩꯔꯤꯕ ꯂꯥꯏꯅꯥ ꯀꯌꯥ ꯑꯃ ꯂꯩꯍꯟꯗꯕ ꯆꯥꯕ ꯆꯥꯔꯤꯕ ꯊꯛꯂꯤꯕ ꯃꯌꯥꯝꯁꯤꯁꯨ ꯌꯣꯒꯥ ꯇꯧꯔꯕꯗꯤ ꯍꯛꯆꯥꯡꯒꯤ ꯕꯣꯗꯤ ꯃꯌꯥꯝꯁꯤꯁꯨ ꯁꯤꯡꯂꯤꯒꯨꯝꯕꯁꯨ ꯂꯣꯏꯅ ꯐꯪꯁꯟ ꯇꯧꯕ ꯉꯝꯃꯦ ꯁꯤꯡꯂꯤꯗ ꯕ꯭ꯂꯣꯛ ꯇꯧꯔꯒ ꯂꯩꯔꯝꯕ ꯈꯣꯏꯁꯤꯁꯨ ꯕ꯭ꯂꯣꯛ ꯇꯧꯕꯁꯨ ꯉꯝꯗ꯭ꯔꯦ ꯑꯗꯨꯅ ꯌꯣꯒꯥ ꯇꯧꯔꯤꯕ ꯃꯈꯩꯗꯤ ꯍꯛꯆꯥꯡꯗ ꯌꯥꯝꯅ ꯀꯥꯅꯕ ꯐꯪꯉꯤ ꯇꯨꯝꯕꯗꯁꯨ ꯌꯥꯝꯅ ꯅꯨꯡꯉꯥꯏꯌꯦ ꯍꯛꯆꯥꯡꯒꯤ ꯀꯌꯥ ꯑꯃ ꯈꯣꯡ ꯈꯨꯠ ꯆꯤꯛꯄ ꯀꯣꯛ ꯆꯤꯛꯄ ꯃꯌꯥꯝꯁꯦ ꯇꯧꯗ꯭ꯔꯕꯅꯤꯅ ꯌꯣꯒꯥ ꯇꯧꯕꯁꯤꯅ ꯂꯣꯏꯅ ꯉꯥꯛꯊꯣꯛꯄ ꯉꯝꯃꯦ ꯃꯔꯝ ꯑꯗꯨꯅ ꯌꯣꯒꯥ ꯇꯧꯔꯤꯕ ꯃꯈꯩꯗꯤ ꯍꯛꯆꯥꯡꯗ ꯌꯥꯝꯅ ꯀꯥꯅꯕ ꯐꯪꯉꯦ ꯍꯥꯟꯅ ꯅꯨꯡꯉꯥꯏꯇꯕ ꯃꯌꯥꯝ ꯑꯃ ꯌꯣꯒꯥ ꯇꯧꯗ꯭ꯔꯤꯉꯩꯗꯗꯤ ꯍꯥꯟꯅꯗꯤ ꯌꯥꯝ ꯋꯥꯔꯝꯃꯦ ꯇꯨꯝꯕꯁꯨ ꯉꯝꯗꯦ ꯀꯣꯛ ꯐꯥꯎꯕ ꯌꯥꯝꯅ ꯆꯤꯛꯑꯦ ꯀꯣꯛ ꯆꯤꯛꯂꯕꯗꯤ ꯍꯛꯆꯥꯡ ꯇꯨꯝꯒꯦ ꯍꯥꯏꯔꯕꯁꯨ ꯃꯦꯟꯗꯤ ꯑꯩꯈꯣꯏꯒꯤ ꯃꯤꯑꯣꯏꯕꯁꯤ ꯀꯣꯛꯁꯤꯅ ꯄꯨꯔꯤꯕꯅꯤꯅ ꯀꯣꯛꯁꯤꯗ ꯊꯕꯛ ꯀꯣꯛ ꯆꯤꯛꯂꯛꯑꯕꯗꯤ ꯇꯨꯝꯕ ꯀꯌꯥ ꯑꯃꯁꯨ ꯉꯝꯂꯛꯇꯦ ꯇꯨꯝꯒꯦ ꯍꯥꯏꯔꯕꯁꯨ ꯁꯨꯛꯉꯝ ꯉꯝꯂꯛꯇꯦ ꯑꯗꯨꯅ ꯀꯣꯛꯁꯤꯅ ꯔꯦꯁ ꯇꯧꯕ ꯉꯝꯗ꯭ꯔꯕꯗꯤ ꯍꯛꯆꯥꯡ ꯀꯌꯥ ꯔꯦꯁ ꯇꯧꯒꯦ ꯍꯥꯏꯔꯕꯁꯨ ꯔꯦꯁ ꯇꯧꯕ ꯉꯝꯗꯦ ꯑꯗꯨꯅ ꯌꯣꯒꯥ ꯇꯧꯔꯕꯗꯤ ꯌꯣꯒꯥ ꯇꯧꯔꯤꯕ ꯃꯈꯩꯗꯤ ꯑꯩꯈꯣꯏꯒꯤ ꯀꯣꯛꯁꯤꯗ ꯆꯤꯛꯄ ꯃꯌꯥꯝ ꯑꯃꯁꯨ

ꯃꯔꯝ ꯑꯗꯨꯅ ꯌꯣꯒꯥ ꯇꯧꯕꯁꯤ ꯍꯛꯆꯥꯡꯗ ꯌꯥꯝꯅ ꯀꯥꯅꯩꯌꯦ ꯑꯗꯨꯅ ꯊꯕꯛ ꯀꯌꯥ ꯑꯃ ꯁꯨꯔꯕꯁꯨ ꯆꯠꯂꯕꯁꯨ ꯌꯣꯒꯥ ꯇꯧꯔꯕꯗꯤ ꯍꯛꯆꯥꯡꯗ ꯆꯥꯈꯤꯕ ꯆꯤꯟꯖꯥꯛ ꯃꯌꯥꯝ ꯗꯥꯏꯖꯦꯁꯟ ꯇꯧꯕ ꯉꯝꯗꯕ ꯃꯌꯥꯝ ꯑꯃꯁꯨ ꯍꯛꯆꯥꯡꯗ ꯍꯨꯃꯥꯡ ꯂꯩꯇ꯭ꯔꯕꯗꯤ ꯌꯣꯒꯥ ꯇꯧꯔꯒ ꯃꯁꯤꯒꯤꯁꯤ ꯍꯨꯃꯥꯡꯁꯤꯡꯁꯦ ꯂꯣꯏꯅ ꯂꯧꯊꯣꯛꯄ ꯉꯝꯂꯕꯗꯤ ꯆꯥꯔꯤꯕ ꯆꯤꯟꯖꯥꯛ ꯃꯌꯥꯝꯗꯨꯁꯨ ꯂꯣꯏꯅ ꯗꯥꯏꯖꯦꯁꯟ ꯇꯧꯕ ꯉꯝꯃꯦ ꯃꯔꯝ ꯑꯗꯨꯅ ꯌꯣꯒꯥ ꯇꯧꯔꯤꯕ ꯃꯈꯩꯗꯤ ꯍꯛꯆꯥꯡꯗ ꯌꯥꯝ ꯅꯨꯡꯉꯥꯏꯕ ꯄꯣꯛꯂꯛꯑꯦ ꯍꯛꯆꯥꯡ ꯅꯨꯡꯉꯥꯏꯔꯕꯗꯤ ꯍꯛꯆꯥꯡ ꯐꯒꯠꯂꯛꯑꯗꯤ ꯇꯨꯝꯕꯁꯤꯁꯨ ꯑꯩꯈꯣꯏꯗ ꯑꯊꯤꯡꯕ ꯂꯩꯇ꯭ꯔꯦ ꯇꯨꯝꯕꯗꯁꯨ ꯌꯥꯝꯅ ꯅꯨꯡꯉꯥꯏꯌꯦ ꯌꯣꯒꯥ ꯇꯧꯔꯤꯕ ꯃꯈꯩꯗꯤ ꯃꯇꯝ ꯆꯥꯅ ꯇꯨꯝꯕ ꯃꯇꯝ ꯆꯥꯅ ꯑꯌꯨꯛ ꯉꯟꯇꯥ ꯍꯧꯒꯠꯂꯒ ꯌꯣꯒꯥ ꯇꯧꯕ ꯑꯗꯨꯒ ꯊꯕꯛ ꯆꯠꯄ ꯆꯠꯂꯒ ꯍꯜꯂꯛꯄꯗꯁꯨ ꯑꯗꯨꯝ ꯉꯝꯂꯤꯕ ꯃꯈꯩꯗꯤ ꯏꯚꯤꯅꯤꯡꯒꯨꯝꯕꯗꯁꯨ ꯌꯣꯒꯥ ꯇꯧꯕ ꯑꯗꯨꯅ ꯍꯛꯆꯥꯡꯁꯦ ꯌꯥꯝꯅ ꯅꯨꯡꯉꯥꯏꯍꯜꯂꯦ ꯇꯨꯝꯕ ꯃꯇꯝꯗꯁꯨ ꯌꯥꯝꯅ ꯅꯨꯡꯉꯥꯏꯍꯜꯂꯦ ꯍꯛꯆꯥꯡꯗ ꯑꯋꯥꯠ ꯑꯄꯥ ꯑꯅꯥ ꯑꯌꯦꯛ ꯀꯔꯤꯁꯨ ꯂꯩꯍꯟꯗꯦ